ꯃꯅꯤꯄꯨꯔꯗ ꯏꯁꯄꯣꯔꯠꯇ ꯉꯥꯎꯖꯕ ꯃꯌꯥꯝ ꯑꯃꯒꯤ ꯄꯨꯛꯅꯤꯡ ꯆꯤꯡꯁꯤꯜꯂꯤꯕ ꯃꯔꯨ ꯑꯣꯏꯕ ꯏꯁꯄꯣꯔꯠꯀꯤ ꯇꯤꯝꯁꯤꯡ ꯅꯠꯇ꯭ꯔꯒ ꯁꯥꯟꯅ ꯈꯣꯠꯅꯕ ꯊꯧꯔꯝꯁꯤꯡ ꯑꯁꯤ ꯃꯌꯥꯝ ꯑꯃ ꯂꯩ ꯈꯔ ꯍꯥꯏꯔꯒꯗꯤ ꯐꯨꯠꯕꯣꯜ ꯋꯦꯠ ꯂꯤꯐꯇꯤꯡ ꯑꯃꯁꯨꯡ ꯕꯣꯛꯁꯤꯡ ꯐꯨꯠꯕꯣꯜꯗ ꯃꯤꯌꯥꯝꯅ ꯌꯥꯝꯅ ꯉꯥꯎꯖꯩ ꯃꯅꯤꯄꯨꯔꯒꯤ ꯑꯣꯏꯅ ꯏꯁꯇꯦꯠꯀꯤ ꯊꯣꯛꯆꯔꯤꯕ ꯅꯦꯔꯣꯀꯥ ꯑꯦꯞ ꯁꯤꯒꯨꯝꯕ ꯑꯁꯤꯒꯨꯝꯕ ꯇꯤꯝ ꯑꯁꯤ ꯌꯦꯡꯕꯗ ꯑꯩꯈꯣꯏꯒꯤ ꯍꯧꯔꯛꯂꯤꯕ ꯅꯍꯥꯔꯣꯜꯁꯤꯡ ꯑꯁꯤꯅ ꯐꯨꯠꯕꯣꯜꯒꯤ ꯃꯔꯝꯗ ꯍꯦꯟꯅ ꯈꯪꯕ ꯐꯨꯠꯕꯣꯜꯕꯨ ꯁꯥꯟꯅꯅꯤꯡꯕꯒꯤ ꯃꯈꯣꯏꯗ ꯏꯊꯤꯜ ꯑꯃ ꯐꯥꯎꯕ ꯑꯃꯗꯤ ꯃꯈꯣꯏꯅ ꯐꯨꯠꯕꯣꯜ ꯑꯁꯤꯒꯤ ꯃꯔꯝꯗ ꯍꯦꯟꯅ ꯍꯦꯟꯅ ꯈꯪꯅꯤꯡꯕꯁꯨ ꯃꯌꯥꯝ ꯑꯃ ꯐꯥꯎꯋꯤ ꯃꯁꯤꯅ ꯃꯔꯝ ꯑꯣꯏꯗꯨꯅ ꯐꯨꯠꯕꯣꯜꯒꯤ ꯀ꯭ꯂꯞ ꯀꯌꯥ ꯑꯃ ꯂꯩꯀꯥꯏ ꯂꯩꯀꯥꯏꯒꯤ ꯅꯠꯇ꯭ꯔꯒꯅ ꯗꯤꯁꯇ꯭ꯔꯤꯛꯀꯤ ꯑꯣꯏꯅ ꯑꯆꯧ ꯑꯆꯧꯕ ꯀ꯭ꯂꯞꯁꯤꯡ ꯍꯥꯡꯗꯨꯅ ꯑꯉꯥꯡꯁꯤꯡ ꯑꯃꯁꯨꯡ ꯅꯍꯥꯔꯣꯜꯁꯤꯡ ꯑꯁꯤꯕꯨ ꯇꯝꯕꯤꯗꯨꯅ ꯑꯐ ꯑꯐꯕ ꯏꯁꯄꯣꯔꯠꯁꯀꯤ ꯑꯣꯏꯕ ꯐꯨꯠꯕꯣꯜꯒꯤ ꯑꯐꯥꯎ ꯑꯐꯥꯎꯕ ꯏꯁꯄꯣꯔꯠꯁ ꯃꯦꯟ ꯀꯌꯥ ꯑꯃ ꯄꯨꯊꯣꯛꯇꯨꯅ ꯃꯤꯌꯥꯝꯗ ꯀꯌꯥꯝ ꯃꯨꯛ ꯌꯥꯝꯅ ꯀꯥꯟꯅꯩ ꯍꯥꯏꯕꯗꯨ ꯎꯠꯂꯤ ꯃꯊꯪꯗ ꯍꯥꯏꯔꯒꯗꯤ ꯕꯥꯔ ꯂꯤꯐꯇꯤꯡ ꯕꯥꯔ ꯂꯤꯐꯇꯤꯡꯗ ꯃꯅꯤꯄꯨꯔꯁꯦ ꯌꯥꯝꯅ ꯃꯃꯤꯡ ꯆꯠꯄ ꯑꯃꯁꯨ ꯑꯣꯏꯔꯤꯕꯅꯤ ꯕꯥꯔ ꯂꯤꯐꯇꯤꯡꯗ ꯃꯅꯤꯄꯨꯔꯅ ꯒꯣꯜ ꯃꯦꯗꯜ ꯑꯃ ꯐꯥꯎ ꯂꯧꯕ ꯉꯝꯃꯤ ꯅꯦꯁꯅꯦꯜꯒꯤ ꯊꯥꯛꯇ ꯐꯥꯎꯕ ꯁꯥꯟꯅꯕꯗ ꯃꯅꯤꯄꯨꯔꯅ ꯕꯥꯔ ꯂꯤꯐꯇꯤꯡꯗ ꯌꯥꯝꯅ ꯐꯖ ꯐꯖꯔꯕ ꯔꯦꯀꯣꯔꯠ ꯀꯌꯥ ꯑꯃ ꯁꯦꯝꯗꯨꯅ ꯃꯤꯌꯥꯝꯕꯨ ꯕꯥꯔ ꯂꯤꯐꯇꯤꯡꯒꯤ ꯔꯣꯝꯗ ꯃꯥꯏ ꯑꯣꯟꯁꯤꯜꯍꯟꯕ ꯑꯃꯁꯨꯡ ꯀꯃꯥꯏ ꯀꯃꯥꯏꯅ ꯇꯧꯒꯦ ꯍꯥꯏꯕꯒꯤ ꯃꯔꯝꯗ ꯈꯪꯅꯤꯡꯕꯒꯤ ꯏꯊꯤꯜ ꯑꯃ ꯐꯥꯎꯍꯜꯂꯤ ꯃꯊꯪꯗ ꯍꯥꯏꯔꯒꯗꯤ ꯋꯨꯃꯦꯟ ꯕꯣꯛꯁꯤꯡꯒꯤ ꯋꯨꯃꯦꯟ ꯕꯣꯛꯁꯤꯡꯗ ꯌꯥꯝꯅ ꯃꯃꯤꯡ ꯆꯠꯂꯕ ꯈꯨꯟꯅꯥꯏ ꯑꯁꯤꯒꯤ ꯑꯣꯏꯅ ꯌꯥꯝꯅ ꯈꯪꯅꯔꯕ ꯃꯦꯔꯤ ꯀꯣꯝꯒꯨꯝꯕ ꯃꯈꯣꯏꯅ ꯐꯖꯅ ꯁꯥꯟꯅꯔꯛꯂꯤꯕ ꯃꯌꯥꯝ ꯑꯁꯤ ꯃꯤꯌꯥꯝꯅ ꯎꯕꯗ ꯌꯥꯝꯅ ꯍꯔꯥꯎꯋꯤ ꯑꯃꯗꯤ ꯃꯈꯣꯏꯅ ꯁꯥꯟꯅꯕꯁꯤꯡ ꯑꯁꯤ ꯎꯕꯗ ꯇꯨꯡꯗ ꯍꯧꯔꯛꯂꯤꯕ ꯅꯨꯄꯤ ꯃꯆꯥ ꯑꯣꯏꯒꯦꯔꯥ ꯅꯨꯄꯥ ꯃꯆꯥ ꯑꯣꯏꯒꯦꯔꯥ ꯃꯈꯣꯏꯅ ꯕꯣꯛꯁꯤꯡꯒꯨꯝꯕ ꯑꯃ ꯑꯃ ꯇꯝꯁꯤꯟꯗꯨꯅ ꯃꯅꯤꯄꯨꯔꯕꯨ ꯔꯤꯄ꯭ꯔꯖꯦꯟ ꯇꯧꯗꯨꯅ ꯏꯁꯇꯦꯠ ꯑꯃꯁꯨꯡ ꯅꯦꯁꯅꯦꯜꯒꯤ ꯊꯥꯛꯇ ꯀꯌꯥ ꯃꯔꯨꯝ ꯄꯨꯊꯣꯛꯄ ꯉꯝꯃꯤ ꯃꯈꯣꯏꯅ ꯑꯁꯤ ꯁꯥꯟꯅꯕꯁꯤ ꯎꯔꯒ ꯃꯤꯌꯥꯝꯁꯤꯡꯅ ꯃꯈꯣꯏꯒꯤ ꯀꯥꯟꯅꯕ ꯑꯃꯗꯤ ꯃꯈꯣꯏꯗ ꯏꯁꯄꯣꯔꯠ ꯃꯦꯟ ꯑꯃ ꯑꯣꯏꯕꯒꯤ ꯃꯈꯣꯏꯗ ꯑꯐꯠꯇꯕ ꯊꯕꯛ ꯃꯈꯩ ꯂꯣꯏꯅ ꯈꯥꯝꯗꯨꯅ ꯏꯁꯄꯣꯔꯠꯀꯤ ꯂꯝꯗ ꯆꯪꯁꯤꯟꯗꯨꯅ ꯑꯩꯈꯣꯏꯅ ꯍꯧꯖꯤꯛꯀꯤ ꯃꯇꯝꯗ ꯃꯥꯡꯂꯤꯕ ꯑꯉꯥꯡꯁꯤꯡ ꯑꯁꯤ ꯃꯥꯡꯍꯟꯗꯗꯨꯅ ꯌꯥꯝꯅ ꯑꯆꯨꯝꯕ ꯂꯝꯕꯤ ꯑꯃꯗ ꯆꯠꯍꯟꯗꯨꯅ ꯃꯈꯣꯏꯕꯨ ꯑꯐꯕ ꯂꯝꯕꯤ ꯑꯃꯔꯣꯝꯗ ꯄꯨꯔꯛꯅꯕꯗ ꯌꯥꯝꯅ ꯀꯥꯟꯅꯩ ꯑꯁꯤꯗꯒꯤꯁꯨ ꯍꯦꯟꯅ ꯀ꯭ꯔꯤꯀꯦꯠ ꯀ꯭ꯔꯤꯛꯀꯦꯠꯇ ꯍꯥꯏꯔꯒꯗꯤ ꯍꯧꯖꯤꯛꯁꯦ ꯂꯩꯀꯥꯏ ꯂꯩꯀꯥꯏꯒꯤ ꯑꯣꯏꯅ ꯀ꯭ꯂꯞ ꯀꯌꯥ ꯑꯃ ꯁꯦꯝꯒꯠꯇꯨꯅ ꯃꯈꯣꯏ ꯃꯁꯦꯟ ꯁꯥꯟꯅꯗꯨꯅ ꯀ꯭ꯔꯤꯛꯀꯦꯠꯀꯤ ꯃꯔꯝꯗ ꯌꯥꯝꯅ ꯐꯖ ꯐꯖꯔꯕ ꯏꯁꯄꯣꯔꯠ ꯃꯦꯟ ꯀꯌꯥ ꯑꯃ ꯄꯨꯊꯣꯛꯇꯨꯅ ꯅꯦꯁꯅꯦꯜꯒꯤ ꯊꯥꯛꯇꯃꯛ ꯅꯠꯇ꯭ꯔꯒꯁꯨ ꯏꯁꯇꯦꯠ ꯂꯦꯚꯦꯜꯗ ꯐꯖ ꯐꯖꯕ ꯀꯌꯥ ꯃꯔꯨꯝ ꯄꯨꯊꯣꯛꯏ ꯃꯈꯣꯏꯅ ꯄꯨꯊꯣꯛꯄꯁꯤꯡ ꯑꯁꯤ ꯎꯕꯗ ꯃꯤꯌꯥꯝꯅ ꯏꯁꯄꯣꯔꯠ ꯑꯁꯤ ꯁꯥꯟꯅꯕꯗ ꯑꯁꯤ ꯀꯥꯟꯅꯩ ꯃꯈꯣꯏꯗ ꯇꯤꯝ ꯃꯦꯠ ꯑꯃ ꯑꯣꯏꯕꯒꯤ ꯅꯨꯡꯁꯤꯅꯕ ꯑꯃꯁꯨꯡ ꯃꯈꯣꯏꯗ ꯔꯦꯁꯄꯣꯟꯁꯤꯕꯤꯂꯤꯇꯤ ꯀꯌꯥ ꯑꯃ ꯂꯥꯛꯏ ꯍꯥꯏꯕꯗꯣ ꯃꯈꯣꯏꯅ ꯑꯗꯨ ꯐꯥꯎꯕ ꯉꯝꯃꯤ